ꯑꯩꯈꯣꯏꯅ ꯁꯥꯅ ꯈꯣꯠꯅꯔꯤꯉꯩ ꯃꯇꯝꯗ ꯑꯩꯈꯣꯏ ꯈꯪꯍꯧꯗꯅ ꯑꯁꯣꯛ ꯑꯅꯥ ꯌꯥꯎꯔꯛꯄ ꯑꯁꯣꯛ ꯑꯄꯟ ꯌꯥꯎꯔꯛꯄ ꯑꯁꯤ ꯑꯩꯈꯣꯏꯒꯤ ꯑꯣꯏ ꯑꯩꯈꯣꯏꯒꯤ ꯑꯣꯏꯅꯗꯤ ꯐꯦꯁꯤꯂꯤꯇꯤꯖꯦ ꯍꯣꯁꯄꯤꯇꯥꯜ ꯅꯠꯇꯅꯗꯤ ꯎꯄꯥꯏ ꯂꯩꯇꯦ ꯁꯥꯟꯅꯕꯒꯤ ꯑꯣꯏꯅ ꯐꯦꯁꯤꯂꯤꯇꯤ ꯍꯣꯁꯄꯤꯇꯥꯜ ꯑꯩꯈꯣꯏꯒꯤꯗ ꯇꯣꯉꯥꯟꯅ ꯊꯝꯗꯕꯅ ꯑꯩꯈꯣꯏꯅ ꯑꯁꯣꯛ ꯑꯄꯟ ꯌꯥꯎꯔꯛꯑꯒꯗꯤ ꯑꯅꯛꯄ ꯍꯣꯁꯄꯤꯇꯥꯜꯗ ꯑꯩꯈꯣꯏꯒꯤ ꯐꯥꯔꯁ ꯑꯦꯗ ꯄꯤꯕ ꯑꯗꯨꯒ ꯍꯦꯟꯗ ꯍꯦꯟ ꯍꯦꯟꯅ ꯏꯟꯖꯨꯔ ꯑꯣꯏꯔꯛꯑꯒꯅ ꯈꯔ ꯐꯕ ꯍꯣꯁꯄꯤꯇꯥꯜꯗ ꯆꯠꯄ ꯑꯁꯤꯅ ꯆꯤꯡꯕ ꯑꯁꯤ ꯅꯠꯇꯅ ꯑꯩꯈꯣꯏꯒꯤ ꯑꯅꯛꯄꯗꯗꯤ ꯂꯩꯇꯦ ꯑꯗꯨꯅ ꯑꯩꯈꯣꯏꯅ ꯃꯃꯤꯡ ꯈꯔ ꯄꯜꯂꯕꯗ ꯍꯣꯁꯄꯤꯇꯥꯜꯖꯦ ꯑꯩꯈꯣꯏꯒꯤ ꯑꯅꯛꯄꯗ ꯑꯩꯈꯣꯏꯒꯤ ꯑꯥꯏꯂꯦꯟ ꯍꯣꯏꯄꯤꯇꯥꯜ ꯂꯩꯔꯤ ꯑꯗꯩꯗꯤ ꯑꯈꯣꯏꯒꯤ ꯁꯤꯡꯖꯃꯩꯒꯤ ꯍꯦꯜ ꯁꯦꯟꯇꯔ ꯂꯩꯔꯤ ꯑꯗꯩꯗꯤ ꯈꯤꯠꯇꯪ ꯍꯦꯟꯅ ꯏꯟꯖꯤꯌꯣꯔ ꯑꯣꯏꯔꯒꯅ ꯑꯩꯈꯣꯏꯒꯤ ꯔꯥꯖ ꯃꯦꯗꯤꯁꯤꯇꯤꯒꯨꯝꯕꯗ ꯄꯨꯔꯒ ꯑꯣꯏꯅ ꯑꯩꯈꯣꯏ ꯂꯥꯏꯌꯦꯡꯉꯦ ꯑꯗꯨ ꯅꯠꯇꯅꯗꯤ ꯑꯩꯈꯣꯏ ꯁ꯭ꯄꯣꯔꯠꯁꯀꯤ ꯑꯣꯏꯅ ꯇꯣꯉꯥꯟꯕ ꯍꯣꯁꯄꯤꯇꯥꯜꯒꯨꯝꯕ ꯗꯤ ꯂꯩꯇꯦ ꯑꯗꯨꯅ